ꯑꯩꯈꯣꯏꯒꯤ ꯐꯦꯃꯤꯂꯤꯅ ꯑꯩꯈꯣꯏꯒꯤ ꯏꯠ ꯑꯅꯤ ꯂꯥꯛꯄꯁꯦ ꯐꯖꯅ ꯁꯦꯂꯦꯕ꯭ꯔꯦꯠ ꯇꯧꯋꯤ ꯑꯩꯈꯣꯏꯒꯤ ꯑꯇꯣꯞꯄ ꯙꯔꯃꯗ ꯂꯩꯕ ꯃꯤꯁꯤꯡꯁꯨ ꯏꯟꯚꯥꯏꯠ ꯇꯧꯔꯒ ꯄꯤꯖ ꯄꯤꯊꯛꯄ ꯑꯗ ꯌꯥꯝ ꯍꯔꯥꯎꯅ ꯑꯗ ꯏꯠ ꯅꯨꯃꯤꯠꯁꯤꯗ ꯑꯩꯈꯣꯏꯅ ꯂꯥꯏꯠ ꯐꯖ ꯐꯖꯕꯁꯤꯡꯁꯦ ꯗꯦꯀꯣꯔꯦꯠ ꯇꯧꯔꯒ ꯑꯩꯈꯣꯏꯅ ꯁꯦꯝ ꯁꯥꯏ ꯑꯗꯨꯒ ꯃꯤꯠꯀꯨꯝꯕ ꯑꯗꯒꯤ ꯕ꯭ꯔꯤꯌꯥꯅꯤꯒꯨꯝꯕ ꯇꯧꯔꯒ ꯑꯩꯈꯣꯏꯅ ꯁꯦꯂꯦꯕ꯭ꯔꯦꯠ ꯇꯧꯔꯒ ꯄꯨꯟꯅ ꯏꯟꯖꯣꯏ ꯇꯧꯃꯤꯟꯅꯩ